ꯎꯝ ꯍꯜꯂꯣ ꯚꯥꯏ ꯅꯨꯡꯉꯥꯏꯔꯤꯕꯣ ꯎꯗꯕꯁꯨ ꯀꯨꯏꯔꯦ ꯎꯗꯕꯁꯨ ꯀꯨꯏꯔꯦ ꯅꯣꯡ ꯐꯥꯗꯣꯛ ꯄꯨꯟꯁꯤꯗꯅ ꯈꯤꯠꯈ꯭ꯔꯦꯕ ꯌꯦꯁꯄꯤ ꯔꯦꯁꯇꯨꯔꯦꯟ ꯍꯥꯏꯁꯤꯔꯥ ꯑꯗꯨꯗ ꯄꯨꯟꯁꯦ ꯅꯣꯡꯃ ꯐꯥꯗꯣꯛ ꯑꯧ ꯃꯥꯅꯦ ꯃꯥꯅꯦ ꯑꯗꯨꯗꯤ ꯍꯌꯦꯡ ꯆꯠꯂꯁꯨ ꯌꯥꯔꯦꯗ ꯚꯥꯏ

ꯅꯪ ꯀꯥꯔ ꯂꯩꯕ ꯅꯠꯇ꯭ꯔꯣ ꯀꯥꯔ ꯄꯨꯊꯣꯔꯛꯑꯣ ꯑꯩ ꯊꯥꯎꯗꯣ ꯍꯥꯜꯂꯒꯦ ꯑꯩꯒꯤ ꯀꯥꯔꯗꯣ ꯀꯥꯡꯈꯣꯡ ꯑꯃ ꯌꯥꯎꯗ꯭ꯔꯦ ꯅꯨꯄꯤ ꯑꯉꯥꯡ ꯌꯥꯎꯔꯗꯤ ꯐꯔꯛ ꯇꯥꯏꯅꯦ ꯅꯨꯄꯤ ꯑꯉꯥꯡꯗꯨꯗꯤ ꯀꯣꯟꯅ ꯇꯧꯁꯤꯗ ꯑꯩꯈꯣꯏ ꯄꯨꯜꯂꯒ ꯂꯣꯏꯔꯦ ꯍꯔꯥꯎꯃꯤꯟꯅꯔꯒ ꯂꯣꯏꯔꯦ ꯍꯌꯦꯡ ꯄꯨꯡ ꯑꯗꯨꯗꯤ ꯑꯥꯗ ꯑꯥꯗ ꯑꯣꯏꯅ ꯁꯤꯜꯂꯨꯔꯁꯦ ꯔꯦꯁꯇꯨꯔꯦꯟꯗ ꯑꯣꯏꯅ ꯑꯗꯨꯗꯤ ꯀꯣꯐꯤꯗꯣ ꯌꯨꯝꯗ ꯆꯥꯗꯣ ꯌꯨꯝꯗꯒꯤ ꯐꯨꯠꯂꯒ ꯄꯨꯔꯁꯦ ꯑꯗꯨꯗꯤ ꯇꯥꯡꯃꯜꯂꯦ ꯎꯝ ꯑꯗꯨꯗꯤ ꯁꯥ ꯁꯥꯗꯣ ꯊꯣꯡꯂꯒ ꯄꯨꯔꯁꯦ ꯎꯝ ꯑꯗꯨꯒ ꯑꯥꯗ ꯎꯝ ꯑꯥꯗ ꯆꯥꯔꯨꯔꯁꯦ ꯍꯌꯦꯡ ꯄꯨꯡ ꯈꯔ ꯉꯟꯅ ꯄꯨꯡ ꯇꯔꯥꯋꯥꯏꯗ ꯍꯥꯏꯕꯗꯤ ꯑꯌꯨꯛꯀꯤ ꯄꯨꯡ ꯇꯔꯥ ꯎꯝ ꯑꯗꯨꯗꯤ ꯍꯌꯦꯡ ꯑꯗꯨꯝ ꯊꯦꯡꯅꯔꯁꯦ ꯎꯝ ꯍꯣꯏ ꯍꯣꯏ ꯍꯣꯏ ꯎꯝ ꯁꯣꯏꯔꯣꯏꯁꯤ ꯁꯣꯏꯔꯣꯏꯁꯤ ꯊꯝꯃꯒꯦ